ꯇꯥꯡ ꯀꯨꯟꯇꯔꯨꯛ ꯊꯥ ꯑꯅꯤ ꯏꯪ ꯂꯤꯁꯤꯡ ꯑꯅꯤꯒ ꯇꯔꯥꯒ ꯅꯤꯄꯥꯜ ꯇꯥꯡ ꯀꯨꯟꯊ꯭ꯔꯥꯃꯥꯊꯣꯏ ꯊꯥ ꯇꯔꯥꯅꯤꯊꯣꯏ ꯂꯤꯁꯤꯡ ꯑꯅꯤꯒ ꯇꯔꯥꯅꯤꯊꯣꯏ ꯇꯥꯡ ꯀꯨꯟꯊ꯭ꯔꯥ ꯊꯥ ꯇꯔꯦꯠ ꯂꯤꯁꯤꯡ ꯑꯅꯤꯒ ꯀꯨꯟꯃꯥꯊꯣꯏ ꯇꯥꯡ ꯀꯨꯟꯃꯔꯤ ꯊꯥ ꯅꯤꯄꯥꯜ ꯏꯪ ꯂꯤꯁꯤꯡꯑꯅꯤꯒ ꯇꯔꯥꯒ ꯃꯥꯄꯜ ꯇꯥꯡ ꯃꯔꯤ ꯊꯥ ꯇꯔꯨꯛ ꯂꯤꯁꯤꯡ ꯑꯅꯤꯒ ꯀꯨꯟ